ꯇꯤꯚꯤ ꯄ꯭ꯔꯣꯒ꯭ꯔꯥꯝ ꯁꯥꯛ ꯇꯦꯡꯛ ꯑꯁꯤ ꯑꯩꯍꯥꯛ ꯈꯪꯖꯩ ꯃꯁꯤ ꯃꯔꯨꯑꯣꯏꯅ ꯑꯣꯟꯇꯔꯄ꯭ꯔꯦꯅꯔꯁꯤꯡ ꯑꯃꯗꯤ ꯕꯤꯁꯤꯅꯦꯁ ꯇꯧꯕ ꯄꯥꯝꯕ ꯃꯤꯑꯣꯏꯁꯤꯡ ꯎꯅꯕꯒꯤ ꯄ꯭ꯔꯣꯒ꯭ꯔꯥꯝ ꯑꯃꯅꯤ ꯃꯁꯤꯒꯤ ꯄ꯭ꯔꯣꯒ꯭ꯔꯥꯝ ꯑꯁꯤꯅ ꯃꯔꯝ ꯑꯣꯏꯔꯒ ꯀꯅꯥꯒꯨꯝꯕ ꯃꯤꯑꯣꯏꯁꯤꯡꯗ ꯏꯟꯐ꯭ꯂꯣꯟꯁ ꯄꯤꯕ ꯃꯣꯇꯤꯕꯦꯠ ꯇꯧꯕ ꯀꯌꯥꯃꯔꯨꯝ ꯊꯦꯡꯅꯩ ꯑꯩ ꯏꯁꯥꯃꯛꯁꯨ ꯍꯥꯏꯔꯤꯕ ꯇꯤꯚꯤ ꯄ꯭ꯔꯣꯒ꯭ꯔꯥꯝ ꯑꯁꯤ ꯌꯦꯡꯂꯨꯕꯗꯒꯤ ꯃꯁꯤꯗ ꯂꯥꯛꯄ ꯄꯦꯟ ꯄꯦꯅꯦꯂꯤꯁ ꯑꯃꯗꯤ ꯃꯗꯨꯗ ꯂꯥꯛꯂꯤꯕ ꯏꯟꯇꯔꯄ꯭ꯔꯦꯅꯔꯁꯤꯡ ꯑꯗꯨꯅ ꯉꯥꯡꯕꯁꯤꯡ ꯇꯥꯔꯨꯕꯗꯒꯤ ꯏꯁꯥꯃꯛꯁꯨ ꯕꯤꯁꯤꯅꯦꯁ ꯇꯧꯅꯤꯡꯕꯒꯤ ꯏꯟꯐ꯭ꯂꯣꯟꯁ ꯂꯩꯈꯤ ꯑꯥꯏꯗꯤꯌꯥ ꯂꯥꯛꯈꯤ